ꯍꯜꯂꯣ ꯑꯥꯎ ꯑꯁ ꯁꯤꯕꯣ ꯑꯁ ꯑꯁ ꯅꯨꯡꯉꯥꯏꯔꯤꯀꯣ ꯅꯨꯡꯉꯥꯏ ꯀꯨꯏꯔꯦꯅꯦ ꯎꯅꯗꯕ ꯐꯥꯎꯅꯗꯕ ꯀꯨꯏꯔꯦꯅꯦ ꯅꯨꯡꯉꯥꯏꯔꯤ ꯅꯨꯡꯉꯥꯏꯔꯤ ꯅꯨꯡꯉꯥꯏꯔꯤ ꯑꯁ ꯅꯨꯡꯉꯥꯏꯕꯅ ꯏꯕꯅꯤꯗꯤ ꯈꯪꯅꯗꯕ ꯆꯍꯤ ꯑꯃꯒꯨꯝꯕ ꯐꯔꯝꯒꯅꯤꯀꯣ ꯑꯣ ꯀꯔꯝ ꯌꯥꯝ ꯅꯨꯡꯉꯥꯏꯕꯗꯣ ꯑꯁ ꯅꯨꯡꯁꯤꯌꯦ ꯃꯈꯣꯜꯁꯨ ꯇꯥꯔꯒ ꯅꯨꯡꯁꯤꯌꯦꯅꯦꯌꯦ

ꯍꯥꯎ ꯑꯗꯨ ꯅꯪꯒꯤ ꯏꯕꯥꯟꯅꯤꯁꯨ ꯑꯗꯨꯝ ꯁꯥꯎꯅꯕꯅꯤꯅ ꯅꯣꯡꯃ ꯀꯣꯏꯕ ꯆꯠꯁꯤꯔꯥ ꯎꯝ ꯑꯗꯨ ꯀꯗꯥꯏꯗ ꯀꯣꯏꯁꯤꯔꯥ ꯍꯥꯏ ꯍꯥꯏꯌꯨꯅꯦ ꯍꯥ ꯑꯗꯣ ꯏꯕꯥꯟꯅꯤ ꯑꯩꯈꯣꯏ ꯁꯝꯅ ꯑꯩꯈꯣꯏ ꯃꯔꯨꯞꯈꯣꯏ ꯃꯈꯣꯏꯕꯨꯁꯨ ꯀꯧꯔꯒ ꯑꯃꯨꯔꯛ ꯀꯧꯔꯒ ꯗꯦꯂꯤꯗ ꯀꯣꯏꯕ ꯆꯠꯁꯤꯔꯥ ꯎꯝ ꯑꯦ ꯑꯗꯨ ꯍꯣꯏ ꯌꯥꯏ ꯑꯗꯨ ꯕꯦꯕꯤ ꯅꯨꯡꯁꯤꯕꯅ ꯃꯈꯣꯜ ꯇꯥꯔꯒ

ꯑꯗꯨ ꯑꯗꯨ ꯑꯩꯈꯣꯏ ꯀꯣꯏꯕ ꯅꯨꯃꯤꯠꯁꯤ ꯀꯔꯤ ꯀꯔꯤ ꯊꯧꯔꯥꯡ ꯇꯧꯔꯒ ꯆꯠꯁꯤꯔꯥ ꯎꯝ

ꯐꯔꯦ ꯐꯔꯦ ꯑꯣ ꯅꯣꯡꯃꯗꯤ ꯍꯧꯖꯤꯛꯀꯤ ꯐꯥꯎꯅꯈ꯭ꯔꯕꯅꯤꯅ ꯀꯣꯏꯕ ꯑꯣꯏꯔꯣ ꯀꯔꯤ ꯀꯔꯥ ꯑꯣꯏꯔꯣ ꯑꯗꯨꯝ ꯇꯧꯕ ꯆꯠꯁꯦꯀꯣ ꯑꯗꯨ ꯐꯔꯦ ꯑꯗꯨꯗꯤ ꯍꯣꯏ ꯍꯣꯏ ꯍꯣꯏ